ꯍꯜꯂꯣ ꯀꯅꯥ ꯑꯣꯏꯕꯤꯔꯕꯅꯣ ꯑꯣ ꯑꯩ ꯀꯥꯡꯄꯣꯛꯄꯤ ꯍꯥꯏ ꯁ꯭ꯀꯨꯜꯒꯤ ꯄ꯭ꯔꯤꯟꯁꯤꯄꯥꯜꯅꯤ ꯍꯥꯏꯕꯤꯌꯨ ꯍꯥꯏꯕꯤꯌꯨ ꯑꯄꯥꯝꯕꯗꯣ ꯁ꯭ꯀꯨꯜꯒꯤ ꯐꯤꯕꯝꯁꯦ ꯑꯣꯖꯥ ꯑꯩꯈꯣꯏꯒꯤꯗꯤ ꯇꯧꯐꯝ ꯊꯣꯛꯄ ꯇꯥꯛꯐꯝ ꯊꯣꯛꯄ ꯇꯥꯛꯏ ꯑꯗꯨꯕꯨ ꯑꯣꯖꯥꯁꯤꯡꯁꯤ ꯂꯝ ꯑꯔꯥꯞ ꯑꯔꯥꯞꯄ ꯈꯔ ꯌꯥꯎꯕꯅ ꯃꯔꯝ ꯑꯣꯏꯔꯀꯥꯟꯗ ꯃꯇꯝ ꯆꯥꯅ ꯍꯥꯏꯗꯤ ꯅꯨꯡꯇꯤꯒꯤ ꯀꯥꯔꯛꯇꯕ ꯌꯥꯎꯏ ꯑꯗꯒꯤ ꯁꯥꯠꯇ꯭ꯔꯁꯤꯡꯁꯤ ꯒꯣꯔꯃꯦꯟ ꯁ꯭ꯀꯨꯜꯅ ꯍꯦꯟꯅ ꯄꯥꯝꯒꯗ꯭ꯔꯅ ꯈꯟꯕꯅꯦ ꯑꯗꯨ ꯄ꯭ꯔꯥꯏꯚꯦꯠ ꯁ꯭ꯀꯨꯜꯗ ꯌꯥꯝꯅ ꯆꯠꯄ ꯑꯗꯨꯒ ꯑꯩꯈꯣꯏꯒꯤ ꯀꯔꯤ ꯍꯥꯏꯇꯥꯔꯦ ꯂꯩꯔꯤꯕꯁꯦ ꯑꯗꯨꯛꯀꯤ ꯃꯇꯤꯛ ꯑꯩꯈꯣꯏꯒꯤ ꯁꯥꯠꯇ꯭ꯔꯁꯤꯡꯁꯤꯅ ꯁ꯭ꯀꯨꯜꯁꯤ ꯄꯥꯝꯗꯕꯗꯧꯅ ꯇꯧꯏ ꯃꯔꯝꯗꯤ ꯀꯩꯒꯤꯅꯣꯗ ꯄ꯭ꯔꯥꯏꯚꯦꯠ ꯁ꯭ꯀꯨꯜ ꯍꯥꯏꯕꯁꯤꯗ ꯃꯈꯣꯏꯅ ꯍꯦꯟꯅ ꯊꯥꯖꯕ ꯊꯝꯕꯗꯧꯅ ꯇꯧꯈꯤꯕꯅ ꯃꯔꯝ ꯑꯣꯏꯔꯀꯥꯟꯗ ꯑꯩꯈꯣꯏꯒꯤꯁꯤꯗ ꯁꯥꯠꯇ꯭ꯔ ꯂꯥꯛꯄ ꯋꯥꯠꯂꯤ ꯑꯩꯈꯣꯏꯗ ꯂꯥꯛꯏꯕꯁꯦ ꯈ꯭ꯋꯥꯏꯗꯒꯤ ꯂꯥꯏꯔꯕ ꯕꯣꯏꯐꯥꯎꯕ ꯂꯩꯅꯤꯡꯉꯥꯏ ꯂꯩꯇ꯭ꯔꯕ ꯆꯥꯅꯤꯡꯉꯥꯏ ꯊꯛꯅꯤꯡꯉꯥꯏ ꯂꯩꯇꯗꯅ ꯁ꯭ꯀꯨꯜꯁꯤꯒꯤ ꯃꯤꯠ ꯗꯦ ꯃꯤꯜꯒꯤ ꯆꯦꯡ ꯆꯥꯛ ꯈꯔ ꯄꯤꯔꯤꯕꯁꯤ ꯃꯈꯣꯏꯒꯤ ꯍꯤꯡꯅꯅꯕꯒꯤ ꯎꯄꯥꯏ ꯑꯣꯏꯕ ꯑꯣꯏꯅ ꯆꯥꯅꯅꯕꯒꯤꯗꯃꯛꯇ ꯐꯪꯅꯅꯕꯩꯗꯃꯛꯇ ꯈꯜꯂꯀꯥꯟꯗ ꯂꯥꯛꯄ ꯂꯥꯏꯔꯤꯛ ꯂꯥꯏꯁꯨꯗꯗꯤ ꯕꯣꯏ ꯑꯃ ꯀꯣꯂꯣꯝ ꯑꯃ ꯂꯩꯕ ꯉꯝꯕꯒꯤ ꯀꯩꯅꯣꯁꯤꯡꯁꯦ ꯁꯥꯠꯇ꯭ꯔꯁꯦ ꯏꯌꯥꯎ ꯌꯥꯎꯗꯕꯅ ꯃꯔꯝ ꯑꯣꯏꯔꯀꯥꯟꯗ ꯑꯩꯈꯣꯏ ꯑꯩꯈꯣꯏꯅ ꯀꯟꯅ ꯍꯣꯠꯅꯔꯒꯁꯨ ꯕꯣꯏ ꯀꯣꯂꯣꯝ ꯌꯥꯎꯗꯅ ꯂꯥꯏꯔꯤꯛ ꯇꯝꯕꯗꯤ ꯌꯥꯗꯕꯅꯤꯅ ꯁꯤꯅ ꯃꯔꯝ ꯑꯣꯏꯔꯀꯥꯟꯗ ꯑꯩꯈꯣꯏ ꯑꯁꯨꯛꯀꯤ ꯃꯇꯤꯛ ꯑꯉꯥꯡꯁꯤꯡ ꯑꯁꯤ ꯁꯨꯝ ꯅꯣꯡꯃ ꯅꯣꯡꯃꯒꯤ ꯃꯁꯤꯡ ꯍꯟꯊꯔꯛꯄ ꯃꯔꯝꯗꯤ ꯑꯣꯖꯥꯁꯤꯡꯅ ꯊꯋꯥꯏ ꯌꯥꯎꯅ ꯇꯥꯛꯄ ꯇꯥꯔꯒꯁꯨ ꯃꯌꯨꯝꯗ ꯁ꯭ꯇꯗꯤ ꯇꯧꯕ ꯁꯪꯗꯕ ꯃꯃꯥ ꯃꯄꯥꯅ ꯑꯉꯥꯡ ꯁꯦꯟꯅꯗꯕ ꯁꯥꯠꯇ꯭ꯔꯁꯤꯡꯁꯤ ꯂꯥꯏꯔꯤꯛ ꯄꯥꯕ ꯆꯥꯡ ꯋꯥꯠꯂꯛꯄ ꯑꯁꯤꯅ ꯃꯔꯝ ꯑꯣꯏꯔꯒ ꯄꯥꯁ ꯄꯥꯔꯁꯦꯟꯇꯦꯟꯁꯇ ꯋꯥꯠꯂꯛꯄꯅꯤꯅ ꯃꯤꯅ ꯄꯥꯝꯗꯕ ꯁ꯭ꯀꯨꯜ ꯑꯃꯗꯣ ꯃꯁꯥꯅ ꯑꯗꯨꯝ ꯑꯣꯏꯔꯛꯄꯩ ꯐꯤꯕꯝ ꯂꯩ ꯑꯗꯨ ꯃꯁꯤ ꯐꯒꯠꯅꯕꯁꯨ ꯍꯣꯠꯅꯔꯤ ꯑꯗꯨꯅ ꯑꯩꯈꯣꯏ ꯒꯥꯔꯖꯤꯌꯥꯟꯁꯤꯡ ꯁꯥꯠꯇ꯭ꯔꯁꯤꯡ ꯑꯃꯁꯨꯡ ꯖꯦꯠ ꯏ ꯑꯣꯅꯆꯤꯡꯕ ꯑꯩꯈꯣꯏꯒꯤ ꯏꯊꯛ ꯊꯣꯡꯕꯗ ꯂꯩꯕ ꯍꯥꯏꯌꯥꯔ ꯑꯣꯊꯣꯔꯤꯇꯤꯒꯤ ꯃꯤꯁꯤꯡꯁꯨ ꯌꯥꯎꯔꯒ ꯃꯤꯇꯤꯡ ꯑꯃꯇꯪ ꯇꯧꯕꯁꯨ ꯄꯥꯝꯃꯤ ꯑꯗꯨꯗ ꯑꯣꯖꯥꯒꯤ ꯃꯣꯠꯁꯨ ꯄꯦꯔꯦꯟꯁꯀꯤ ꯃꯣꯠꯁꯨ ꯐꯣꯡꯗꯣꯛꯄꯤꯔꯝꯃꯨ ꯑꯩꯈꯣꯏ ꯁꯖꯦꯁꯟꯗꯨ ꯂꯧꯁꯟꯖꯒꯦ ꯍꯦꯟꯅ ꯍꯦꯟꯅ ꯁ꯭ꯀꯨꯜꯁꯦ ꯐꯒꯠꯄ ꯑꯣꯏꯅꯅꯕꯒꯤꯗꯃꯛꯇ ꯁ꯭ꯀꯨꯟ ꯐꯒꯠꯍꯟꯁꯦ ꯍꯥꯏꯕ ꯃꯤꯁꯟꯁꯦ ꯌꯧꯏ ꯌꯧꯕ ꯇꯥꯔꯒꯁꯨ ꯂꯥꯏꯔꯤꯛ ꯌꯨꯅꯤꯐ꯭ꯣꯔꯝ ꯕꯣꯏ ꯇꯥꯏ ꯃꯈꯣꯏꯅ ꯄꯤ ꯑꯗꯨꯕꯨ ꯃꯔꯨ ꯑꯣꯏꯅ ꯂꯥꯏꯔꯤꯛ ꯈꯛꯇꯅ ꯌꯥꯗꯕ ꯑꯦꯛꯁꯔꯁꯥꯏꯁ ꯕꯨꯛ ꯕꯣꯏ ꯀꯣꯂꯣꯝ ꯍꯥꯏꯁꯤꯃꯗꯤ ꯌꯥꯝ ꯃꯊꯧ ꯇꯥꯔꯛꯄ ꯑꯗꯨꯅ ꯁ꯭ꯀꯨꯜ ꯐꯒꯠꯍꯟꯁꯤ ꯍꯥꯏꯁꯤꯗ ꯁ꯭ꯀꯨꯜꯒꯤ ꯏꯟꯐ꯭ꯔꯥꯁ꯭ꯇꯔꯛꯆꯔ ꯃꯌꯥꯝꯁꯦ ꯑꯩꯈꯣꯏꯒꯤ ꯁꯣꯂꯔ ꯄ꯭ꯂꯦꯠ ꯑꯣꯏꯔꯣ ꯑꯃ ꯑꯣꯏꯔꯣ ꯁꯝꯅ ꯍꯥꯏꯔꯀꯥꯟꯗ ꯀꯥꯡꯄꯣꯛꯄꯤ ꯍꯥꯏ ꯁ꯭ꯀꯨꯜꯁꯦ ꯍꯧꯖꯤꯛ ꯋꯥꯏꯐꯥꯏꯅꯤ ꯊꯥꯔꯤꯕꯁꯤ ꯀꯝꯄꯨꯇꯔ ꯃꯌꯥꯝ ꯑꯃ ꯂꯩ ꯂꯣꯏꯅꯃꯛ ꯁꯤꯒꯤ ꯄꯣꯠ ꯆꯩꯗꯤ ꯂꯩ ꯑꯗꯨꯕꯨ ꯁꯥꯇ꯭ꯔ ꯃꯁꯤꯡ ꯋꯥꯠꯂꯛꯄꯩ ꯃꯔꯝꯁꯤꯅ ꯃꯔꯝ ꯑꯣꯏꯔꯀꯥꯟꯗ ꯑꯩꯈꯣꯏꯗ ꯅꯤꯡꯕ ꯊꯨꯡꯗꯕ ꯃꯌꯥꯝ ꯑꯃ ꯂꯩꯕ ꯑꯗꯨꯅꯅꯤ ꯑꯣꯖꯥꯒꯤ ꯁꯖꯦꯁꯟꯁꯤꯡꯗꯣ ꯍꯪꯅꯤꯡꯕ ꯍꯥꯏꯕꯤꯅꯤꯡꯕꯁꯤꯡ ꯍꯥꯏꯕꯤꯌꯣ ꯑꯗꯨ ꯂꯣꯏꯕꯐꯥꯎꯕꯇ ꯇꯥꯟꯅꯔꯀꯥꯟꯗ ꯑꯩꯈꯣꯏ ꯍꯦꯟꯅ ꯐꯕ ꯁ꯭ꯀꯨꯜ ꯑꯃ ꯑꯣꯏꯃꯤꯟꯅꯕꯗꯣ ꯑꯩꯁꯨ ꯄ꯭ꯔꯤꯟꯁꯤꯄꯥꯜ ꯑꯃ ꯑꯣꯏꯅ ꯄꯥꯝꯖꯩ ꯑꯣꯖꯥꯅ ꯍꯧꯖꯤꯛ ꯍꯥꯏꯕꯤꯔꯤꯗꯨ ꯌꯥꯝꯅ ꯑꯩꯒꯤꯗꯤ ꯂꯥꯏꯕꯛ ꯐꯕ ꯍꯥꯏꯖꯕ ꯇꯥꯔꯦ ꯃꯔꯝꯗꯤ ꯀꯩꯒꯤꯅꯣ ꯍꯥꯏꯕ ꯃꯇꯝꯗ ꯑꯩꯈꯣꯏꯒꯤ ꯏꯊꯛꯇ ꯂꯩꯔꯤꯕ ꯍꯥꯏꯌꯥꯔ ꯑꯣꯊꯣꯔꯤꯇꯤ ꯁꯝꯅ ꯍꯥꯏꯔꯀꯥꯟꯗ ꯃꯤꯅꯤꯁꯇꯔꯗꯒꯤꯅ ꯗꯥꯏꯔꯦꯛꯇꯔꯗꯒꯤ ꯖꯦꯠ ꯏ ꯑꯣꯗꯒꯤꯆꯤꯡꯕꯁꯤꯡ ꯑꯁꯤꯅ ꯑꯩꯈꯣꯏꯅ ꯑꯣꯖꯥꯗ ꯋꯥ ꯉꯥꯡꯕ ꯃꯇꯝꯗ ꯑꯣꯖꯥꯗꯨꯒꯤ ꯑꯣꯏꯕ ꯃꯟꯇ꯭ꯔꯤ ꯑꯦꯝ ꯑꯦꯜ ꯑꯦ ꯁꯝꯅ ꯍꯥꯏꯔꯀꯥꯟꯗ ꯇꯧꯒꯦꯇ ꯉꯝꯕ ꯃꯤꯑꯣꯏ ꯇꯤꯟꯅꯔꯦ ꯍꯥꯏꯗꯅ ꯃꯈꯣꯏꯅ ꯃꯅꯤꯡ ꯃꯈꯥ ꯇꯝꯅ ꯁ꯭ꯀꯨꯟ ꯀꯥꯅꯤꯡꯉ ꯀꯥꯕ ꯀꯥꯅꯤꯡꯗ꯭ꯔꯒ ꯇꯣꯛꯄ ꯑꯁꯤꯅꯆꯤꯡꯕ ꯃꯌꯥꯝꯁꯤ ꯊꯣꯛꯇꯕ ꯅꯠꯇꯦ ꯑꯣꯖꯥ ꯑꯗꯨꯅ ꯑꯣꯖꯥ ꯍꯣꯏꯅ ꯃꯇꯦꯡꯕꯨ ꯄꯥꯡꯕꯤꯒꯅꯤ ꯍꯥꯏꯕꯇꯥꯔꯒꯗꯤ ꯃꯗꯨ ꯀꯅꯥꯒꯨꯝꯕ ꯑꯃꯅ ꯑꯩꯅ ꯉꯥꯡꯕ ꯃꯇꯝꯗ ꯑꯩꯒꯤ ꯏꯊꯛꯇ ꯂꯥꯟꯅ ꯑꯃꯁꯨꯡ ꯑꯩꯒꯤ ꯏꯊꯛꯇ ꯑꯩꯕꯨ ꯇ꯭ꯔꯥꯟꯁꯄꯥꯔ ꯊꯥꯅꯅꯕꯒꯤ ꯑꯩꯕꯨ ꯑꯣꯖꯥꯁꯤꯡꯅ ꯉꯥꯡꯕ ꯉꯝꯗꯅꯕꯒꯤ ꯇꯧꯔꯤꯕꯁꯤꯡ ꯑꯁꯤ ꯒꯥꯔꯖꯤꯌꯥꯟꯁꯤꯡ ꯄꯦꯔꯦꯟꯁ ꯃꯌꯥꯝꯁꯤꯅ ꯃꯗꯨ ꯆꯞꯆꯥꯅ ꯊꯦꯡꯅꯕꯤꯕ ꯇꯥꯔꯒꯗꯤ ꯑꯩꯅ ꯁꯤꯗ ꯂꯩꯔꯤꯕ ꯑꯣꯖꯥꯁꯤꯡ ꯑꯁꯤ ꯃꯇꯝꯆꯥꯅ ꯀꯥꯔꯛꯇ꯭ꯔꯤꯕ ꯀꯩꯒꯤꯅꯣ ꯍꯥꯏꯗꯅ ꯑꯩꯅ ꯇꯣꯂꯣꯞ ꯊꯤꯡꯕꯅꯆꯤꯡꯕ ꯃꯈꯜ ꯃꯈꯜꯒꯤ ꯑꯦꯛꯁꯟꯁꯦ ꯇꯧꯕ ꯃꯇꯝꯗ ꯒꯥꯔꯖꯤꯌꯥꯟꯁꯤꯡꯁꯤꯅ ꯃꯇꯦꯡꯕꯨ ꯄꯥꯡꯕꯤꯅꯦ ꯍꯥꯏꯔꯒꯗꯤ ꯃꯁꯤꯗꯤ ꯌꯥꯝꯅ ꯂꯥꯏꯅ ꯊꯣꯛꯄ ꯊꯕꯛꯅꯦ ꯑꯗꯨꯅ ꯑꯣꯖꯥ ꯍꯣꯏꯅ ꯑꯃꯨꯛꯇꯪ ꯒꯥꯔꯖꯤꯌꯥꯟꯒꯩꯒꯤꯁꯨ ꯑꯃꯨꯛꯇꯪ ꯄꯨꯟꯅꯅꯕꯩ ꯀꯩꯅꯣꯁꯦ ꯑꯩꯈꯣꯏ ꯆꯦ ꯊꯥꯔꯒ ꯀꯧꯖꯒꯦ ꯃꯇꯝꯗꯨꯗ ꯒꯥꯔꯖꯤꯌꯥꯜ ꯑꯃ ꯑꯣꯏꯅ ꯄꯦꯔꯦꯟꯁ ꯑꯃ ꯑꯣꯏꯅ ꯃꯗꯨꯒꯤ ꯆꯞꯆꯥꯕ ꯑꯗꯨꯕꯨ ꯂꯦꯞꯄꯤꯅꯤ ꯍꯥꯏꯕꯇꯥꯔꯒꯗꯤ ꯃꯗꯨꯗ ꯑꯩꯒꯤꯗꯤ ꯁ꯭ꯀꯨꯜꯁꯦ ꯐꯒꯠꯍꯟꯕꯒꯤ ꯀꯩꯅꯣꯁꯤꯗ ꯑꯩꯗꯤ ꯈ꯭ꯋꯥꯏꯗꯩ ꯂꯥꯏꯕꯛ ꯐꯕꯅꯦꯅ ꯑꯩꯗꯤ ꯂꯧꯖꯒꯅꯤ ꯑꯗꯨꯝ ꯇꯥꯅꯁꯦ ꯑꯗꯨꯝ ꯍꯥꯏꯕꯤꯅꯤꯡꯕ ꯍꯪꯕꯤꯅꯤꯡꯕ ꯍꯥꯏꯕꯤꯔꯛꯑꯣ ꯍꯪꯕꯤꯔꯛꯑꯣ ꯃꯁꯦ ꯑꯩꯅꯁꯨ ꯌꯥꯝꯅ ꯄꯥꯝꯖꯕꯅꯤ ꯑꯣꯖꯥꯅ ꯇꯥꯛꯄꯤꯔꯛꯏꯗꯨ ꯑꯗꯨꯏꯗꯨꯅ ꯄꯦꯔꯦꯟꯁ ꯑꯃ ꯑꯣꯏꯅ ꯒꯥꯔꯖꯤꯌꯥꯜ ꯑꯃ ꯑꯣꯏꯅ ꯑꯣꯖꯥꯅ ꯍꯥꯏꯕꯤꯔꯤꯗꯨ ꯑꯩ ꯁꯣꯏꯗꯅꯃꯛꯀꯤ ꯃꯗꯨꯒꯤ ꯂꯤꯁꯇꯨ ꯁꯥꯠꯇ꯭ꯔꯁꯤꯡꯒꯤ ꯂꯤꯁꯁꯦ ꯃꯥꯒꯤ ꯀꯥꯁ ꯑꯗꯒꯤ ꯑꯄꯣꯛꯄ ꯃꯥꯒꯤ ꯃꯄꯥꯒꯤ ꯃꯃꯤꯡꯅꯆꯤꯡꯕ ꯊꯥꯔꯒ ꯃꯥꯒꯤ ꯆꯞꯆꯥꯕ ꯑꯦꯗ꯭ꯔꯦꯁꯅꯆꯤꯡꯕꯗꯨ ꯑꯩ ꯄꯤꯖꯔꯛꯀꯦ ꯇꯣꯉꯥꯟ ꯇꯣꯉꯥꯟꯕ ꯈꯨꯡꯒꯪ ꯂꯣꯟꯅꯔꯤꯕ ꯊꯪꯅꯔꯤꯕ ꯈꯨꯡꯒꯪꯁꯤꯡꯗꯁꯨ ꯀꯥꯡꯄꯣꯛꯄꯤꯒ ꯂꯣꯟꯅꯔꯤꯕ ꯈꯨꯟꯗꯨꯗꯁꯨ ꯌꯥꯎꯕꯅꯤꯅ ꯃꯁꯦ ꯊꯤꯕꯗ ꯂꯥꯏꯅꯅꯕ ꯃꯗꯨꯒꯤ ꯃꯃꯤꯡ ꯃꯊꯥ ꯆꯞꯆꯥꯅ ꯃꯄꯥ ꯃꯃꯤꯡꯒ ꯀꯣꯟꯅꯅ ꯄꯤꯊꯣꯛꯆꯔꯛꯀꯦ ꯑꯣꯖꯥ ꯃꯇꯝꯗꯨꯗ ꯑꯣꯖꯥ ꯍꯣꯏꯅꯁꯨ ꯈꯔ ꯁꯞꯄ꯭ꯣꯔꯠ ꯇꯧꯕꯤꯌꯨ ꯑꯩꯈꯣꯏꯅꯁꯨ ꯑꯣꯖꯥ ꯍꯣꯏꯗ ꯑꯗꯨ ꯆꯠꯄꯒꯤꯗꯃꯛꯇꯁꯨ ꯑꯩꯈꯣꯏꯅ ꯌꯥꯝꯅ ꯀꯔꯤ ꯍꯥꯏꯅꯤ ꯑꯣꯖꯥ ꯍꯣꯏꯕꯨ ꯃꯤꯅꯨꯡꯁꯤ ꯎꯠꯆꯒꯅꯤ ꯁꯤ ꯅꯠꯇꯕꯗ ꯑꯣꯖꯥ ꯑꯩꯅ ꯄꯥꯝꯖꯕ ꯈꯔꯁꯨ ꯂꯩꯖꯔꯤ ꯃꯔꯝꯗꯤ ꯀꯩꯒꯤꯅꯣ ꯍꯥꯏꯕꯗ ꯍꯧꯖꯤꯛꯇꯤ ꯕ꯭ꯔꯣꯀꯟ ꯐꯦꯃꯤꯂꯤ ꯍꯥꯏꯕꯁꯤ ꯌꯥꯝ ꯂꯩꯔꯦ ꯇꯣꯉꯥꯟ ꯇꯣꯉꯥꯟꯕ ꯂꯩꯅꯥ ꯂꯥꯏꯑꯣꯡꯗꯒꯤ ꯁꯤꯈꯤꯕ ꯃꯌꯥꯝ ꯑꯃꯁꯨ ꯂꯩ ꯃꯁꯤꯅ ꯃꯔꯝ ꯑꯣꯏꯔꯀꯥꯟꯗ ꯂꯩꯍꯧꯔꯤꯕ ꯂꯥꯏꯔꯤꯛ ꯂꯥꯏꯁꯨ ꯇꯝꯗꯕ ꯑꯉꯥꯡꯁꯤꯡ ꯑꯁꯦ ꯍꯧꯖꯤꯛꯇꯤ ꯀꯝꯄ꯭ꯨꯇꯔ ꯑꯦꯖ ꯍꯥꯏꯔꯝꯕꯗꯒꯤ ꯍꯧꯖꯤꯛꯇꯤ ꯁ꯭ꯄꯦꯁ ꯖꯨꯛ ꯑꯃꯨꯛ ꯍꯥꯏꯔꯛꯑꯕꯅꯤ ꯃꯔꯝ ꯑꯗꯨꯅ ꯁꯨꯝꯕ ꯃꯔꯛꯁꯤꯗ ꯂꯥꯏꯔꯤꯛ ꯂꯥꯏꯁꯨ ꯍꯩꯇ꯭ꯔ ꯇꯥꯔꯒꯗꯤ ꯑꯩꯅ ꯄꯥꯏꯔꯤꯕ ꯃꯣꯏꯕꯥꯏꯜꯐꯥꯎ ꯁꯤꯖꯟꯅꯕ ꯍꯩꯇ꯭ꯔꯒꯗꯤ ꯍꯧꯖꯤꯛꯇꯤ ꯕꯦꯡꯗ ꯑꯣꯏꯔꯣ ꯑꯃꯗ ꯑꯣꯏꯔꯣ ꯍꯧꯖꯤꯛꯇꯤ ꯄꯩꯁꯥ ꯅꯨꯡꯁꯥ ꯀꯥꯞꯄ ꯈꯣꯠꯄ ꯑꯩꯅ ꯊꯕꯛ ꯑꯃ ꯁꯨꯕꯒꯤ ꯒꯣꯃꯦꯟꯒꯤ ꯑꯦꯝ ꯖꯤ ꯅꯥ ꯔꯦ ꯒꯥꯃꯛꯇ ꯁꯨꯔꯒꯁꯨ ꯂꯣꯏꯅꯃꯛꯁꯦ ꯀꯩꯅꯣ ꯂꯩꯕꯅꯤꯅ ꯕ꯭ꯔꯣꯀꯟ ꯐꯦꯃꯂꯤꯗ ꯂꯩꯔꯤꯕ ꯑꯉꯥꯡꯁꯤꯡ ꯑꯁꯤ ꯃꯣꯕꯥꯏꯜ ꯄꯥꯏꯕꯒꯤ ꯁꯤꯁꯇꯦꯝꯁꯦ ꯍꯩꯔꯔꯣꯏ ꯂꯥꯏꯔꯤꯛ ꯇꯝꯗ꯭ꯔꯒꯗꯤ ꯑꯗꯨꯅ ꯑꯣꯖꯥ ꯍꯣꯏꯅ ꯆꯠꯄꯤꯕ ꯃꯇꯝꯗ ꯕ꯭ꯔꯣꯀꯟ ꯐꯦꯃꯂꯤ ꯂꯥꯏꯔꯤꯛ ꯇꯝꯗꯕ ꯃꯤ ꯂꯩꯕ ꯑꯃꯁꯨꯡ ꯃꯃꯥ ꯃꯄꯥ ꯂꯩꯇꯕꯗꯩ ꯂꯥꯏꯔꯤꯛ ꯇꯝꯍꯧꯗꯕꯁꯤꯡ ꯊꯦꯡꯅꯔꯒꯁꯨ ꯃꯗꯣ ꯑꯩꯈꯣꯏ ꯁ꯭ꯀꯨꯜꯁꯤꯒ ꯄꯨꯁꯜꯂꯛꯑꯦ ꯍꯥꯏꯔꯀꯥꯟꯗ ꯃꯗꯨ ꯀꯩꯅꯣ ꯀꯩꯅꯣ ꯈꯟꯅꯔꯒ ꯑꯣꯖꯥ ꯍꯣꯏ ꯑꯗꯒꯤ ꯂꯩꯔꯤꯕ ꯑꯩꯈꯣꯏ ꯑꯣꯖꯥꯁꯤꯡ ꯄꯦꯔꯦꯟꯁꯁꯤꯡ ꯑꯗꯒꯤ ꯒꯥꯔꯖꯤꯌꯥꯟꯁꯤꯡ ꯑꯩ ꯏꯁꯥꯃꯛ ꯄ꯭ꯔꯤꯟꯁꯤꯄꯥꯜ ꯏꯁꯥꯃꯛ ꯌꯥꯎꯅ ꯃꯗꯨꯃꯁꯨ ꯍꯣꯠꯅꯖꯅꯤꯡꯉꯤ ꯃꯁꯤꯒꯤ ꯃꯇꯥꯡꯗꯁꯨ ꯑꯣꯖꯥꯒꯤ ꯁꯖꯦꯁꯟꯗꯣ ꯑꯗꯨꯝ ꯄꯤꯕꯤꯌꯨ ꯃꯗꯨ ꯆꯞꯆꯥꯅ ꯑꯩꯈꯣꯏ ꯖꯦꯠ ꯏ ꯑꯣꯅ ꯃꯇꯝ ꯆꯥꯅ ꯆꯥꯅ ꯊꯤꯜꯂꯦꯀꯥꯟꯗ ꯆꯥꯡ ꯅꯥꯏꯅ ꯑꯗꯨꯝ ꯄꯤꯖꯔꯤ ꯃꯤꯠ ꯗꯦ ꯃꯤꯜꯀꯤ ꯆꯦꯡ ꯑꯗꯨꯝ ꯃꯇꯝ ꯆꯥꯅ ꯑꯩꯈꯣꯏ ꯊꯤꯟꯕꯤꯔꯛꯇꯅ ꯑꯗꯒꯤ ꯑꯩꯈꯣꯏꯅꯁꯨ ꯂꯧꯔꯨꯕ ꯌꯥꯎꯏ ꯑꯗꯨ ꯃꯇꯝ ꯆꯥꯅ ꯆꯥꯛ ꯄꯤꯖꯔꯤ ꯍꯤꯗꯥꯛ ꯂꯥꯡꯊꯛ ꯃꯇꯝ ꯆꯥꯅ ꯑꯗꯨꯝ ꯑꯩꯈꯣꯏ ꯄꯤꯖ ꯄꯤꯊꯛ ꯇꯧꯖꯔꯤ ꯃꯁꯤꯒꯤ ꯃꯊꯛꯁꯤꯗ ꯑꯩꯅ ꯄꯥꯝꯖꯕꯁꯦ ꯑꯩꯈꯣꯏꯒꯤ ꯀꯅꯥꯒꯨꯝꯕ ꯇ꯭ꯔꯁꯀꯨꯝꯕꯒ ꯊꯤꯔꯀꯥꯟꯗ ꯑꯩꯈꯣꯏꯒꯤ ꯁꯤꯒꯨꯝꯕꯁꯤꯗ ꯍꯦꯟꯅ ꯑꯉꯥꯡꯁꯤꯡꯁꯦ ꯂꯥꯏꯔꯤꯛ ꯂꯥꯏꯁꯨ ꯍꯩꯅꯅꯕꯒꯤꯗꯃꯛꯇ ꯇ꯭ꯔꯁꯀꯨꯝꯕ ꯑꯃ ꯊꯤꯔꯀꯥꯟꯗ ꯕꯣꯏ ꯀꯣꯂꯣꯝ ꯁꯨꯝꯕ ꯃꯇꯦꯡ ꯄꯥꯡꯅꯅꯕꯁꯦ ꯒꯥꯔꯖꯤꯌꯥꯟꯁꯤꯡꯅ ꯊꯤꯕꯤꯔꯒ ꯃꯗꯨꯗꯪꯒ ꯇꯧꯕꯤꯔꯒꯗꯤ ꯁ꯭ꯀꯨꯜꯁꯦ ꯍꯦꯟꯅ ꯐꯒꯠꯀꯅꯦ ꯍꯥꯏꯁꯤꯁꯨ ꯑꯩꯒꯤ ꯊꯥꯖꯖꯕ ꯑꯝ ꯂꯩ ꯑꯣꯖꯥ ꯂꯩꯔꯤ ꯂꯩꯔꯤ ꯂꯥꯛꯇꯕꯅꯤ ꯃꯁꯤ ꯂꯥꯛꯇꯕꯑꯗꯤ ꯑꯩꯅ ꯉꯁꯥꯏ ꯍꯥꯏꯖꯕꯗꯣ ꯑꯃꯨꯛꯇꯪ ꯃꯦꯇꯤꯡ ꯇꯧꯔꯦꯀꯥꯟꯗ ꯈꯨꯡꯒꯪꯁꯤꯒꯤ ꯀꯥꯡꯄꯣꯛꯄꯤꯒꯤ ꯑꯃꯁꯨꯡ ꯑꯀꯣꯏꯕꯒꯤ ꯀ꯭ꯂꯞꯀꯤ ꯑꯗꯒꯤ ꯗꯦꯚꯂꯞꯄꯦꯟ ꯀꯝꯃꯤꯇꯤꯒꯤ ꯋꯨꯃꯦꯟ ꯁꯣꯁꯥꯏꯇꯤꯒꯤ ꯂꯩꯔꯤꯕ ꯃꯌꯥꯝꯁꯤꯡ ꯑꯁꯦ ꯄꯨꯜꯂꯀꯥꯟꯗ ꯃꯤꯇꯤꯡꯁꯦ ꯑꯃꯨꯛꯇꯪ ꯇꯧꯔꯦꯀꯥꯟꯗ ꯑꯣꯖꯥꯁꯤꯡꯒꯤ ꯃꯊꯛꯇ ꯑꯦꯛꯁꯟ ꯂꯧꯔꯅꯤ ꯍꯥꯏꯗꯅ ꯑꯩꯅ ꯊꯣꯛꯄꯇ ꯅꯠꯇꯅ ꯀꯥꯡꯄꯣꯛꯄꯤ ꯍꯥꯏ ꯁ꯭ꯀꯨꯜꯁꯦ ꯍꯤꯡꯗꯕ ꯌꯥꯗꯦ ꯀꯥꯡꯄꯣꯛꯄꯤ ꯍꯥꯏ ꯁ꯭ꯀꯨꯜ ꯍꯤꯡꯅꯕꯩꯗꯃꯛꯇ ꯋꯨꯃꯦꯟꯁ ꯁꯣꯁꯥꯏꯇꯤ ꯂꯩꯔꯤꯕ ꯀ꯭ꯂꯞꯀꯤ ꯂꯩꯔꯤꯕ ꯑꯗꯒꯤ ꯗꯦꯚꯂꯞꯄꯦꯟ ꯀꯝꯃꯤꯇꯤ ꯂꯩꯔꯤꯕ ꯃꯌꯥꯝꯁꯤꯡꯁꯤꯅꯁꯨ ꯑꯩꯈꯣꯏꯒꯤ ꯅꯣꯇꯤꯁ ꯑꯃꯃꯝ ꯊꯣꯛꯑꯦ ꯍꯥꯏꯔꯀꯥꯟꯗ ꯁꯤꯗ ꯂꯥꯛꯏꯕ ꯑꯣꯖꯥꯁꯤꯡ ꯑꯁꯤ ꯃꯇꯝ ꯆꯥꯅ ꯀꯥꯕꯤꯌꯨ ꯃꯇꯝ ꯆꯥꯅ ꯍꯟꯕꯤꯌꯨ ꯀꯩꯒꯨꯝꯕ ꯀꯩꯅꯣ ꯇꯧꯗ ꯇꯥꯔꯒꯅ ꯑꯩꯈꯣꯏ ꯈꯨꯟꯅ ꯃꯁꯤꯒꯤ ꯑꯦꯔꯦꯟꯁꯃꯦꯟ ꯀ꯭ꯋꯥꯇꯔꯅꯆꯤꯡꯕ ꯒꯣꯔꯃꯦꯟꯅ ꯇꯧꯗ꯭ꯔꯒꯁꯨ ꯑꯩꯈꯣꯏ ꯁꯤꯟꯖꯒꯅꯤ ꯍꯥꯏꯕꯅꯆꯤꯡꯕꯁꯦ ꯑꯩꯈꯣꯏ ꯀꯝꯃꯤꯠꯃꯦꯟ ꯑꯃ ꯊꯝꯅꯅꯕꯗꯣ ꯑꯣꯖꯥ ꯑꯗꯨ ꯌꯥꯝ ꯃꯊꯧ ꯇꯥꯏ ꯑꯩ ꯈꯟꯖꯩ ꯑꯗꯨꯅ ꯃꯔꯝ ꯑꯣꯏꯔꯀꯥꯟꯗ ꯑꯩꯈꯣꯏ ꯌꯥꯝꯗ꯭ꯔꯕꯗ ꯑꯩꯈꯣꯏꯁꯦ ꯃꯦꯇꯤꯡ ꯑꯝꯇꯪ ꯇꯧꯕ ꯃꯇꯝꯗ ꯄꯦꯔꯦꯟꯁꯀ ꯒꯥꯔꯖꯤꯌꯥꯟꯒꯇ ꯅꯠꯇꯕ ꯁꯤꯒꯤ ꯋꯥꯐꯝꯁꯦ ꯂꯥꯛꯄ ꯇꯥꯔꯒꯗꯤ ꯍꯌꯦꯡ ꯄꯦꯔꯦꯟꯁꯀ ꯒꯥꯔꯖꯤꯌꯥꯟꯒꯅ ꯈꯟꯅꯕꯗꯨ ꯂꯩꯀꯥꯏ ꯈꯨꯡꯒꯪꯒꯤ ꯑꯃꯁꯨꯡ ꯀꯥꯡꯄꯣꯛꯄꯤꯒꯤ ꯂꯩꯔꯤꯕ ꯈꯨꯜꯂꯣꯟꯅꯔꯤꯕ ꯈꯨꯟꯁꯤꯡ ꯑꯃꯁꯨꯡ ꯑꯩꯈꯣꯏ ꯃꯔꯨ ꯑꯣꯏꯅ ꯀꯥꯡꯄꯣꯛꯄꯤꯗ ꯂꯩꯔꯤꯕ ꯃꯤꯑꯣꯏꯁꯤꯡ ꯑꯁꯤ ꯌꯥꯎꯗꯕ ꯇꯥꯔꯒꯗꯤ ꯃꯗꯨ ꯍꯌꯦꯡ ꯀꯅꯥꯅꯁꯨ ꯃꯋꯥ ꯂꯧꯕꯤꯔꯣꯏ ꯑꯗꯨ ꯋꯨꯃꯦꯟꯁ ꯁ꯭ꯀꯨꯜꯒꯤ ꯂꯩꯔꯤꯕ ꯑꯗꯒꯤ ꯃꯩꯔꯥ ꯄꯥꯏꯕꯤ ꯑꯗꯒꯤ ꯋꯨꯃꯦꯟꯁ ꯁꯣꯁꯥꯏꯇꯤ ꯂꯩꯔꯤꯕ ꯑꯗꯩ ꯀ꯭ꯂꯞ ꯂꯩꯔꯤꯕ ꯇꯣꯉꯥꯟ ꯇꯣꯉꯥꯟꯕ ꯆꯔꯆꯀꯤ ꯂꯤꯗꯔꯁꯤꯡꯁꯨ ꯌꯥꯎꯅ ꯇꯧꯕ ꯇꯥꯔꯒꯗꯤ ꯌꯥꯝꯅ ꯏꯐꯦꯛꯇꯤꯞ ꯑꯣꯏꯒꯗꯧꯕ ꯃꯔꯝꯗꯤ ꯁ꯭ꯀꯨꯟ ꯐꯕ ꯍꯥꯏꯕꯁꯤꯗ ꯄꯥꯝꯃꯣꯏꯗꯧꯕ ꯂꯩꯇꯦ ꯃꯔꯝꯗꯤ ꯄ꯭ꯔꯥꯏꯚꯦꯠ ꯁ꯭ꯀꯨꯜꯗ ꯄꯩꯁꯥꯁꯦ ꯑꯗꯨꯛꯀꯤ ꯃꯇꯤꯛ ꯆꯠꯄꯅꯤꯅ ꯑꯗꯨꯅ ꯄ꯭ꯔꯥꯏꯚꯦꯠ ꯁ꯭ꯀꯨꯟ ꯆꯠꯅꯤꯡꯗꯅꯕꯒꯤꯗꯃꯛꯇ ꯑꯩꯈꯣꯏꯅ ꯑꯩꯈꯣꯏꯒꯤ ꯍꯥꯏ ꯁ꯭ꯀꯨꯜꯁꯦ ꯌꯥꯝꯅ ꯐꯒꯠꯍꯟꯕ ꯃꯊꯧ ꯇꯥꯏ ꯃꯁꯤ ꯐꯒꯠꯍꯟꯕꯗ ꯒꯥꯔꯖꯤꯌꯥꯟꯁꯤꯡꯒꯤ ꯑꯗꯒꯤ ꯀ꯭ꯂꯞꯀꯤ ꯑꯗꯨꯒ ꯁꯝꯅ ꯍꯥꯏꯔꯕꯗ ꯀꯥꯡꯄꯣꯛꯄꯤꯗ ꯂꯩꯔꯤꯕ ꯃꯤꯄꯨꯡ ꯈꯨꯗꯤꯡꯃꯛꯅ ꯀ꯭ꯂꯞꯅ ꯀꯔꯤꯅ ꯃꯁꯦ ꯁꯧꯒꯠꯄꯤꯕ ꯑꯃ ꯌꯥꯝ ꯃꯊꯧ ꯇꯥꯏ ꯃꯔꯝ ꯑꯗꯨꯅ ꯃꯁꯤ ꯑꯩꯈꯣꯏꯅ ꯌꯥꯔꯤꯕ ꯃꯈꯩ ꯃꯁꯦ ꯑꯩꯈꯣꯏ ꯐꯒꯠꯅꯕ ꯍꯣꯠꯅꯃꯤꯟꯅꯁꯤ ꯍꯥꯏꯁꯦ ꯑꯩ ꯍꯥꯏꯖꯔꯤ ꯑꯗꯨꯅ ꯑꯩ ꯂꯤꯁꯇꯨ ꯄꯤꯊꯣꯛꯆꯔꯛꯑꯒꯦ ꯑꯗꯨꯒ ꯑꯃꯨꯛꯇꯪ ꯐꯝꯃꯤꯟꯅꯔꯒ ꯃꯇꯝꯗꯨ ꯂꯦꯞꯅꯅꯕ ꯐꯝꯗ꯭ꯔꯤꯉꯩ ꯃꯃꯥꯡꯗ ꯑꯩꯈꯣꯏꯅ ꯈꯨꯟꯒꯤ ꯀꯔꯤꯒꯤ ꯃꯤꯁꯤꯡꯗꯨꯁꯨ ꯆꯦꯕꯥꯎ ꯊꯥꯔꯒ ꯏꯟꯚꯥꯏꯇꯦꯁꯟ ꯇꯧꯔꯦ ꯍꯥꯏꯔꯀꯥꯟꯗ ꯑꯩꯈꯣꯏ ꯄꯨꯟꯅ ꯑꯃꯨꯛꯇꯪ ꯐꯝꯃꯤꯟꯅꯔꯀꯥꯟꯗ ꯍꯦꯟꯅ ꯐꯅꯅꯕ ꯇꯧꯃꯤꯟꯅꯁꯤ ꯍꯥꯏꯕꯁꯦ ꯑꯣꯖꯥꯗ ꯍꯥꯏꯖꯔꯤ ꯊꯝꯖꯔꯦ ꯊꯝꯖꯔꯦ ꯑꯣꯖꯥ ꯑꯗꯨꯗꯨ